ꯃꯁꯤ ꯍꯥꯏꯕ ꯉꯝꯗ꯭ꯔꯦ ꯍꯥꯏꯕ ꯉꯝꯗ꯭ꯔꯦ ꯍꯥꯏꯕꯒꯤ ꯃꯔꯝꯗꯤ ꯀꯔꯤꯅꯣ ꯍꯥꯏꯕ ꯃꯇꯝꯗ ꯑꯅꯥ ꯂꯣꯏꯁꯪꯁꯤꯡꯗ ꯈꯨꯠꯆꯨ ꯈꯨꯠꯂꯥꯏ ꯋꯥꯠꯂꯤꯕ ꯃꯔꯝꯗꯤ ꯀꯔꯤꯒꯤꯅꯣ ꯍꯥꯏꯕ ꯃꯇꯝꯗ ꯁꯔꯀꯥꯔꯅ ꯁꯔꯀꯥꯔꯅ ꯄꯤꯔꯛꯇ꯭ꯔꯒꯗꯤ ꯍꯣꯁꯄꯤꯇꯥꯜ ꯑꯣꯏꯒꯦꯔꯥ ꯄ꯭ꯔꯥꯏꯚꯦꯠ ꯀ꯭ꯂꯤꯅꯤꯛ ꯑꯣꯏꯒꯦꯔꯥ ꯑꯃꯕꯨ ꯑꯣꯏꯒꯦꯔꯥ ꯑꯃꯕꯨ ꯑꯣꯏꯒꯦꯔꯥ ꯗꯥꯛꯇꯔ ꯐꯅ ꯐꯔꯒꯁꯨ ꯃꯁꯤ ꯎꯄꯥꯏ ꯂꯩꯇꯦ ꯍꯥꯔꯠ ꯄꯦꯁꯦꯟ ꯑꯃꯅ ꯍꯥꯔꯠ ꯇ꯭ꯔꯥꯟꯁꯄ꯭ꯂꯥꯟ ꯇꯧꯕ ꯃꯇꯝꯗ ꯃꯅꯤꯄꯨꯔꯗ ꯇꯧꯕ ꯀꯤꯅꯩ ꯀꯔꯤꯒꯤꯅꯣ ꯈꯨꯠꯂꯥꯏ ꯋꯥꯠꯄꯒꯤꯗꯃꯛꯇ ꯍꯥꯔꯠ ꯇ꯭ꯔꯥꯟꯁꯄ꯭ꯂꯥꯟ ꯇꯧꯕ ꯃꯇꯝꯗ ꯃꯅꯤꯄꯨꯔꯗ ꯇꯧꯕ ꯀꯤꯕꯒꯤꯗꯃꯛꯇ ꯃꯄꯥꯜꯂꯣꯝꯗ ꯆꯠꯂꯒ ꯇꯧꯅꯩ ꯇꯧꯕ ꯃꯇꯝꯁꯤꯗ ꯃꯅꯤꯄꯨꯔꯗ ꯀꯩꯒꯨꯝꯕ ꯈꯨꯠꯂꯥꯏ ꯂꯩꯔꯝꯃꯒ ꯇꯧꯔꯛꯄ ꯇꯥꯔꯒꯗꯤ ꯏꯆꯪ ꯆꯪꯗꯅ ꯁꯦꯜ ꯏꯆꯪ ꯆꯪꯗꯅ ꯂꯣꯏꯕ ꯌꯥꯕ ꯃꯐꯝ ꯑꯣꯏꯒꯗꯧꯕꯗꯨ ꯃꯄꯥꯟꯗ ꯆꯠꯂꯕꯅꯤꯅ ꯂꯨꯄꯥ ꯑꯃ ꯆꯪꯒꯗꯕ ꯃꯐꯝꯗꯨꯗ ꯂꯨꯄꯥ ꯑꯅꯤ ꯍꯦꯟꯅ ꯆꯪꯍꯜꯂꯦ ꯑꯗꯨꯅ ꯃꯅꯤꯄꯨꯔꯗ ꯂꯩꯔꯤꯕ ꯗꯣꯛꯇꯔꯗꯤ ꯑꯐꯕ ꯌꯥꯝ ꯂꯩꯔꯦ ꯑꯗꯨꯕꯨ ꯍꯣꯁꯄꯤꯇꯥꯜꯗ ꯂꯩꯔꯤꯕ ꯈꯨꯠꯆꯨ ꯈꯨꯠꯂꯥꯏ ꯔꯤꯁꯣꯔꯁ ꯃꯌꯥꯝꯁꯤꯗꯤ ꯑꯋꯥꯠꯄꯅ ꯑꯋꯥꯠꯄ ꯉꯥꯛꯇꯅꯤ